ꯑꯩꯈꯣꯏꯒꯤ ꯃꯩꯇꯩꯒꯤ ꯀꯜꯆꯔꯗꯗꯤ ꯀꯂꯥ ꯑꯃꯁꯨꯡ ꯈꯨꯠ ꯁꯥ ꯍꯩꯕꯒꯤ ꯊꯕꯛꯁꯤꯡ ꯅꯠꯇ꯭ꯔꯒ ꯈꯨꯠ ꯁꯥ ꯁꯥꯕꯒꯤ ꯌꯨꯝꯐꯝ ꯑꯣꯏꯕ ꯆꯐꯨ ꯁꯥꯕ ꯎ ꯁꯥꯕꯅꯆꯤꯡꯕꯁꯤꯗ ꯇꯪꯈꯥꯏ ꯑꯃꯗꯤ ꯃꯁꯤꯗꯅ ꯍꯦꯟꯅ ꯈꯨꯠ ꯍꯦꯟꯅ ꯊꯕꯛ ꯑꯁꯤ ꯄꯥꯡꯊꯣꯛꯅꯩꯌꯦꯕ ꯀꯩꯒꯤꯅꯣ ꯍꯥꯏ ꯇꯥꯔꯒꯗꯤ ꯃꯁꯤ ꯏꯄꯥ ꯏꯄꯨꯗꯒꯤ ꯍꯧꯅ ꯆꯠꯅꯔꯛꯂꯕ ꯁꯤꯟꯐꯝ ꯑꯃꯈꯛꯅꯤ